ꯚꯥꯔꯠꯀꯤ ꯊꯕꯛ ꯀꯩꯊꯦꯟ ꯑꯁꯤ ꯌꯥꯝꯅ ꯐꯠꯇ꯭ꯔꯦ ꯅꯍꯥ ꯑꯣꯏꯕꯁꯤꯡꯒꯤꯇ ꯃꯔꯝꯗꯤ ꯏꯟꯗꯤꯌꯥ ꯍꯥꯏꯕꯁꯦ ꯂꯥꯔꯖꯦꯁ ꯄꯣꯄꯨꯂꯦꯁꯟ ꯑꯃ ꯑꯣꯏ ꯃꯁꯤꯅ ꯃꯔꯝ ꯑꯣꯏꯔꯒ ꯊꯕꯛ ꯐꯪꯗꯕꯒꯤ ꯁꯃꯁ꯭ꯌꯥ ꯑꯁꯤ ꯌꯥꯝꯅ ꯃꯥꯏꯌꯣꯛꯅꯩ ꯃꯁꯤꯗꯒꯤ ꯀꯟꯒꯦ ꯍꯥꯏꯕ ꯇꯥꯔꯒꯗꯤ ꯕꯥꯔꯠ ꯔꯦꯠ ꯍꯟꯊꯍꯟꯕ ꯑꯗꯨꯒ ꯖꯣꯕ ꯁꯤꯛꯀꯔ ꯑꯣꯏꯍꯟꯗꯕ ꯖꯣꯕ ꯁꯤꯛꯀꯔ ꯑꯣꯏꯍꯟꯗꯕ ꯃꯔꯝꯗꯤ ꯖꯣꯕ ꯀ꯭ꯔꯤꯌꯦꯇꯔ ꯑꯣꯏꯍꯟꯕ ꯁꯤꯛꯀꯔ ꯑꯣꯏꯔꯕ ꯇꯥꯔꯒꯗꯤ ꯊꯕꯛ ꯐꯪꯕꯒꯤ ꯑꯋꯥꯕ ꯑꯗꯨꯝ ꯃꯥꯏꯌꯣꯛꯅꯒꯅꯤ ꯑꯗꯨꯅ ꯖꯣꯕ ꯀ꯭ꯔꯤꯌꯦꯇꯔ ꯑꯣꯏꯍꯟꯕ ꯑꯗꯨꯒ ꯂꯥꯏꯔꯤꯛ ꯂꯥꯏꯁꯨꯒꯤ ꯂꯝꯗ ꯐꯖꯅ ꯍꯣꯠꯅꯍꯟꯕ ꯀꯝꯄꯥꯅꯤ ꯑꯆꯧ ꯑꯆꯧꯕ ꯂꯤꯡꯈꯠꯄ ꯃꯁꯤꯅ ꯃꯔꯝ ꯑꯣꯏꯔꯒ ꯊꯕꯛꯁꯤꯡꯗꯨ ꯐꯪꯕꯒꯤ ꯃꯆꯥꯛ ꯑꯣꯏꯔꯛꯀꯅꯤ